ꯃꯅꯤꯄꯨꯔꯗ ꯃꯃꯥꯡ ꯉꯩꯗꯒꯤ ꯆꯠꯅꯔꯛꯂꯤꯕ ꯏꯃꯨꯡ ꯃꯅꯨꯡꯒꯤ ꯑꯃꯁꯨꯡ ꯅꯨꯄꯥ ꯅꯨꯄꯤ ꯑꯣꯏꯕꯒꯤ ꯊꯧꯗꯥꯡ ꯁꯤꯡ ꯍꯥꯏꯕ ꯇꯥꯔꯒꯗꯤ ꯅꯨꯄꯥ ꯑꯣꯏꯕꯁꯤꯡꯅ ꯏꯃꯨꯡ ꯃꯅꯨꯡꯗꯨꯒꯤ ꯃꯀꯣꯛ ꯑꯣꯏꯅ ꯋꯥꯈꯜ ꯗꯤꯁꯤꯖꯟ ꯅꯨꯡ ꯂꯦꯞꯄ ꯃꯇꯝꯗ ꯃꯄꯥ ꯑꯣꯏꯕꯁꯤꯡꯅ ꯂꯦꯞꯄ ꯏꯃꯨꯡꯗꯨꯒꯤ ꯃꯀꯣꯛ ꯑꯣꯏꯅ ꯃꯥꯅ ꯌꯦꯡꯁꯤꯟꯕ ꯑꯗꯒꯤ ꯏꯃꯨꯡ ꯃꯅꯨꯡꯒꯤ ꯆꯥꯅ ꯊꯛꯅꯕ ꯁꯦꯜ ꯊꯨꯝ ꯇꯥꯟꯕꯒꯤ ꯁꯤꯟꯐꯝꯁꯦ ꯅꯨꯄꯥ ꯑꯣꯏꯕꯁꯤꯡꯅ ꯂꯧꯔꯒ ꯃꯃꯥ ꯑꯣꯏꯕ ꯑꯣꯔ ꯅꯨꯄꯤ ꯑꯣꯏꯕꯁꯤꯡꯁꯤꯅ ꯆꯥꯛꯈꯨꯝꯗ ꯆꯥꯛ ꯏꯁꯥꯛ ꯆꯥꯛ ꯏꯟꯁꯥꯡ ꯊꯣꯡꯕ ꯑꯗꯒꯤ ꯏꯃꯨꯡ ꯃꯅꯨꯡꯒꯤ ꯀꯨꯞꯅꯣꯝ ꯄꯨꯕ ꯃꯆꯥꯁꯤꯡ ꯌꯦꯡꯁꯤꯟꯕꯒꯤ ꯊꯕꯛꯁꯦ ꯃꯣꯏꯅ ꯂꯧꯔꯝꯃꯦ ꯑꯗꯨꯒꯤꯁꯨ ꯃꯊꯛꯇ ꯃꯆꯤꯟ ꯃꯅꯥꯎꯗ ꯍꯥꯏꯔꯒꯅ ꯑꯍꯟ ꯑꯣꯏꯕꯁꯤꯡꯁꯤꯅ ꯍꯣꯡꯗꯣꯛ ꯈ꯭ꯔꯒ ꯑꯇꯣꯟꯕ ꯅꯨꯄꯥ ꯑꯣꯏꯅ ꯅꯨꯄꯥ ꯑꯣꯏꯅ ꯄꯣꯛꯄ ꯑꯇꯣꯝꯕꯁꯤꯡꯅ ꯃꯃꯥ ꯃꯄꯥꯕꯨ ꯀꯣꯟꯕꯒꯤ ꯆꯠꯅꯕꯤꯁꯦ ꯂꯩꯔꯝꯃꯦ ꯑꯗꯨꯕꯨ ꯍꯧꯖꯤꯛꯇꯤ ꯃꯇꯝꯒꯤ ꯃꯇꯨꯡ ꯏꯟꯅ ꯑꯣꯜꯂꯛꯄ ꯍꯥꯏꯕ ꯇꯥꯔꯒꯗꯤ ꯅꯨꯄꯥ ꯅꯨꯄꯤꯒꯤ ꯈꯦꯠꯅꯕꯁꯦ ꯂꯩꯔꯛꯇ꯭ꯔꯕꯅꯤꯅ ꯅꯨꯄꯤꯁꯤꯡꯁꯨ ꯅꯨꯄꯥꯒ ꯆꯞ ꯃꯥꯟꯅꯅ ꯃꯍꯩꯒꯤ ꯃꯁꯤꯡꯒꯤ ꯊꯥꯛꯁꯦ ꯑꯥ ꯌꯧꯅ ꯇꯝꯃꯒ ꯅꯨꯄꯤꯁꯨ ꯁꯤꯟꯊꯥ ꯑꯃ ꯂꯦꯞꯄꯒ ꯏꯃꯨꯡ ꯃꯅꯨꯡ ꯄꯨꯕ ꯑꯗꯨꯒꯤꯁꯨ ꯃꯊꯛꯇ ꯅꯨꯄꯥꯅꯁꯨ ꯑꯗꯨꯝ ꯏꯃꯨꯡ ꯃꯅꯨꯡꯒꯤ ꯀꯨꯞꯅꯣꯝꯁꯤꯡ ꯌꯦꯡꯁꯤꯟꯕ ꯃꯆꯤꯟ ꯃꯅꯥꯎꯗ ꯍꯥꯏꯔꯒꯁꯨ ꯑꯍꯟ ꯑꯣꯏꯕꯁꯤꯡꯅ ꯃꯃꯥ ꯃꯄꯥ ꯑꯗꯨꯝ ꯀꯣꯟꯕ ꯁꯤꯒꯤ ꯆꯠꯅꯕꯤ ꯑꯑꯣꯟꯕꯁꯦ ꯍꯧꯖꯤꯛ ꯑꯗꯨꯝ ꯎꯕ ꯐꯪꯉꯦ